ꯑꯩꯅ ꯌꯨꯅꯤꯚ꯭ꯔꯁꯁꯤꯗꯒꯤ ꯈ꯭ꯋꯥꯏꯗꯒꯤ ꯄꯥꯈꯠꯅ ꯈꯜꯂꯤꯕꯁꯤ ꯑꯩꯈꯣꯏꯒꯤ ꯕ꯭ꯂꯦꯛ ꯍꯣꯜ ꯍꯥꯏꯕꯁꯤ ꯑꯩꯈꯣꯏꯅ ꯕ꯭ꯂꯦꯛ ꯍꯣꯜ ꯍꯥꯏꯅ ꯈꯜꯂꯤꯕ ꯑꯩꯈꯣꯏꯅ ꯂꯥꯏꯠ ꯐꯥꯎꯕ ꯆꯦꯟꯕ ꯉꯝꯗꯦ ꯍꯥꯏꯕ ꯑꯩꯈꯣꯏꯅ ꯂꯥꯏꯠ ꯊꯥꯖꯤꯜꯂꯒ ꯂꯥꯏꯠꯁꯤꯐꯥꯎꯕ ꯍꯦꯛ ꯃꯅꯨꯡꯗꯨꯗ ꯕ꯭ꯂꯦꯛ ꯍꯣꯜꯅ ꯆꯨꯞꯁꯤꯜꯂꯒ ꯂꯣꯏꯅ ꯄꯨꯝꯃꯝ ꯃꯝꯍꯜꯂꯒ ꯂꯩꯈꯤꯕ ꯃꯐꯝ ꯍꯥꯏ ꯇꯥꯔꯦ ꯑꯩꯈꯣꯏꯅ ꯁꯥꯏꯟꯇꯤꯁꯅ ꯀꯟꯅ ꯊꯤꯔꯤꯕ ꯑꯁꯤꯒꯨꯝꯕꯁꯦ ꯌꯥꯝꯅ ꯑꯁꯤꯒꯨꯝꯕꯁꯦ ꯌꯥꯝꯅ ꯀꯩꯅꯣ ꯇꯧꯖꯩ ꯁꯨꯝꯍꯠꯆꯩ ꯑꯁꯤꯒꯨꯝꯕꯁꯦ ꯈꯪꯅꯤꯡꯕ ꯀꯩꯅꯣꯝꯃ ꯌꯥꯝ ꯍꯦꯜꯂꯦ